ꯑꯩꯍꯥꯛ ꯅꯈꯣꯏ ꯇꯦꯛꯁꯤ ꯁꯥꯔꯕꯤꯁꯄꯨ ꯌꯥꯝꯅ ꯇꯣꯏꯅ ꯕꯨꯀꯤꯡ ꯇꯧꯕ ꯃꯤꯁꯛꯅꯤ ꯑꯗꯣ ꯑꯩꯒꯤ ꯐꯦꯃꯤꯂꯤꯒ ꯂꯣꯏꯅꯅ ꯂꯥꯛꯂꯤꯕ ꯅꯦꯛꯁ ꯋꯤꯛ ꯑꯁꯤꯗ ꯈꯣꯡꯆꯠ ꯑꯃ ꯂꯩꯕ ꯑꯁꯤꯗ ꯅꯈꯣꯏꯒꯤ ꯇꯔꯞꯇꯒꯤ ꯑꯩꯒꯤ ꯇꯣꯏꯅ ꯆꯠꯂꯤ ꯍꯥꯏꯕꯒꯤ ꯗꯤꯁꯀꯥꯎꯟ ꯂꯩꯒꯗꯧꯔꯤꯕ꯭ꯔꯥ ꯅꯠꯇ꯭ꯔꯒꯅ ꯄꯩꯁꯥ ꯑꯣꯏꯅ ꯀꯌꯥꯃꯨꯛ ꯇꯥꯕ ꯌꯥꯒꯦ ꯃꯃꯥꯡꯗ ꯆꯠꯈꯤꯕꯒꯤ ꯐꯤꯠꯕꯦꯛꯇ ꯑꯩꯉꯣꯟꯗ ꯄ꯭ꯔꯣꯃꯣꯔꯀꯣꯠ ꯑꯃꯗꯤ ꯊꯥꯔꯛꯑꯦ ꯑꯁꯤꯒꯤ ꯄ꯭ꯔꯣꯃꯣ ꯀꯣꯠꯁꯤ ꯁꯤꯖꯤꯟꯅꯔꯒ ꯑꯩꯒꯤ ꯗꯤꯁꯀꯥꯎꯟꯗ ꯀꯌꯥꯐꯥꯎꯕ ꯇꯥꯕ ꯌꯥꯒꯗꯒꯦ ꯍꯥꯏꯕꯗꯣ ꯑꯃꯨꯛꯇ ꯈꯪꯍꯟꯕꯤꯔꯛꯎ